ꯎꯝ ꯍꯜꯂꯣ

ꯍꯣꯏ ꯑꯗꯨ ꯀꯥꯏꯗꯅꯣ ꯑꯣ ꯍꯣꯏ ꯌꯥꯏꯌꯦ ꯑꯗꯨ ꯗꯦꯗꯇꯤ ꯀꯩꯗꯧꯉꯩ ꯑꯥ

ꯌꯥꯏ ꯍꯣꯏ ꯑꯗꯨ ꯑꯩꯈꯣꯏ ꯃꯤ ꯀꯌꯥꯃꯨꯛ ꯆꯠꯁꯦ ꯍꯥꯏꯕꯒꯤꯔꯣ ꯑꯣ ꯑꯣ ꯍꯣꯏ ꯍꯣꯏ ꯌꯥꯏꯌꯦ ꯌꯥꯏꯌꯦ ꯑꯗꯨꯒ ꯗꯦꯗꯇꯤ ꯀꯃꯥꯏ ꯇꯧꯕ ꯀꯔꯤ ꯅꯨꯃꯤꯠꯇ ꯆꯠꯁꯤꯔꯥ

ꯑꯗꯨꯗꯤ ꯑꯩꯈꯣꯏ ꯑꯗꯨꯝ ꯃꯁꯦꯟ ꯇꯥꯟꯅꯔꯒ ꯑꯥ

ꯑꯗꯨ ꯎꯝ ꯍꯣꯏ ꯒꯥꯔꯤꯁꯨ ꯑꯩꯈꯣꯏ ꯏꯁꯥ ꯏꯁꯥꯒꯤ ꯒꯥꯔꯤ ꯂꯩꯅꯔꯗꯤ ꯑꯗꯨꯝ ꯑꯩꯈꯣꯏꯒꯤ ꯄ꯭ꯔꯥꯏꯕꯦꯠ ꯒꯥꯔꯤꯗ ꯑꯗꯨꯝ ꯆꯠꯂꯁꯦ ꯋꯥꯏꯗꯕꯤꯗ ꯎꯝ ꯎꯝ

ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯌꯥꯏ ꯑꯗꯨ ꯎꯝ

ꯀꯔꯤꯁꯨ ꯇꯧꯗꯦ ꯑꯣ ꯑꯗꯨꯗꯤ ꯀꯩꯅꯣ ꯇꯧꯔꯁꯦ ꯑꯗꯨꯝ ꯀꯣꯟꯅ ꯐꯥꯎꯅꯔꯁꯤꯀꯣ ꯑꯗꯨꯗꯤ ꯊꯝꯃꯒꯦ